ꯃꯅꯤꯄꯨꯔꯤ ꯍꯥꯏꯅ ꯈꯪꯅꯔꯤꯕ ꯂꯣꯟ ꯑꯁꯤ ꯈꯨꯗꯣꯡꯆꯥꯕ ꯑꯣꯔ ꯈꯨꯗꯣꯡ ꯆꯥꯗꯕꯁꯨ ꯀꯌꯥ ꯑꯃ ꯂꯩ ꯍꯥꯏꯔꯤꯕ ꯂꯣꯟ ꯑꯁꯤꯅ ꯍꯧꯖꯤꯛ ꯃꯇꯝꯁꯤꯗ ꯈꯨꯗꯣꯡꯆꯥꯗꯕ ꯍꯥꯏꯔꯗꯤ ꯑꯩꯈꯣꯏꯅ ꯉꯥꯡꯊꯣꯛꯂꯨꯕ ꯃꯤꯡꯒꯧ ꯂꯥꯛꯀꯧ ꯑꯁꯤꯗꯁꯨ ꯌꯥꯝꯅꯁꯨ ꯄꯟꯖꯗꯕ ꯑꯗꯨꯒ ꯌꯥꯝꯅꯁꯨ ꯋꯥꯕꯁꯨ ꯑꯣꯏꯕ ꯍꯥꯏꯔꯤꯕ ꯃꯤꯡꯒꯧ ꯑꯁꯤꯗ ꯁꯝꯅ ꯍꯥꯏꯔꯕꯗ ꯏꯪꯂꯤꯁꯀꯨꯝꯕꯁꯤꯅ ꯃꯔꯝ ꯑꯣꯏꯕꯁꯤꯗ ꯑꯩꯈꯣꯏꯒꯤ ꯂꯣꯟ ꯃꯅꯤꯄꯨꯔꯤ ꯍꯥꯏꯔꯤꯕ ꯂꯣꯟ ꯑꯁꯤꯗ ꯌꯥꯝꯅ ꯈꯨꯗꯣꯡ ꯆꯥꯖꯗꯕ ꯀꯌꯥ ꯑꯃꯁꯨ ꯂꯩ ꯍꯥꯏꯔꯤꯕ ꯂꯣꯟ ꯑꯁꯤ ꯌꯥꯝꯅ ꯑꯩꯈꯣꯏꯒꯤ ꯈꯨꯀꯧ ꯅꯥꯀꯧꯅꯁꯨ ꯃꯤꯡꯒꯧꯅꯁꯨ ꯌꯥꯝ ꯀꯧꯅꯗꯕ ꯁꯝꯅ ꯏꯪꯂꯤꯁꯇ ꯑꯗꯨꯝ ꯀꯧꯅꯔꯕꯅ ꯃꯔꯝ ꯑꯣꯏꯗꯨꯅ ꯍꯥꯏꯔꯤꯕ ꯑꯩꯈꯣꯏꯒꯤ ꯃꯅꯤꯄꯨꯔꯤ ꯂꯣꯟ ꯑꯁꯤ ꯌꯥꯝꯅ ꯈꯨꯗꯣꯡ ꯆꯥꯗꯕ ꯌꯥꯝꯅꯁꯨ ꯂꯩ ꯑꯗꯨꯒ ꯑꯩꯈꯣꯏꯅ ꯇꯝꯃꯤꯕ ꯃꯍꯩꯁꯤꯗꯁꯨ ꯑꯩꯈꯣꯏꯒꯤ ꯏꯁꯇꯦꯠ ꯑꯁꯤꯅ ꯒꯣꯕꯔꯃꯦꯟꯁꯤꯅ ꯂꯥꯏꯔꯤꯛꯁꯦ ꯑꯃꯈꯛꯇ ꯄꯨꯊꯣꯛꯄꯅꯁꯨ ꯃꯔꯝ ꯑꯣꯏꯗꯨꯅ ꯑꯩꯈꯣꯏꯒꯤ ꯂꯣꯟ ꯑꯁꯤ ꯌꯥꯝꯅꯁꯨ ꯈꯨꯗꯣꯡ ꯆꯥꯗꯕ ꯑꯗꯨꯒ ꯌꯥꯝꯅꯁꯨ ꯏꯝꯄ꯭ꯔꯨꯞ ꯑꯣꯏꯗꯕ ꯃꯤꯡꯒꯧ ꯈꯨꯀꯧꯅꯁꯨ ꯑꯩꯈꯣꯏꯒꯤ ꯑꯪꯀꯜꯃꯛ ꯑꯣꯏꯔꯣ ꯗꯗꯥ ꯄꯥꯕꯨꯡ ꯍꯥꯏꯕ ꯈꯨꯀꯧꯒꯨꯝꯕꯁꯤꯁꯨ ꯑꯩꯈꯣꯏꯒꯤ ꯂꯥꯏꯔꯤꯛ ꯑꯁꯤꯅ ꯈꯨꯗꯣꯡ ꯆꯥꯗꯕ ꯀꯌꯥ ꯂꯩꯕ ꯃꯔꯝ ꯑꯣꯏꯗꯨꯅ ꯂꯣꯟ ꯑꯁꯦ ꯑꯩꯈꯣꯏꯅ ꯑꯇꯣꯞꯄꯒꯤ ꯂꯣꯟ ꯑꯁꯤꯒ ꯆꯥꯡꯗꯝꯅꯔꯕꯗ ꯏꯪꯂꯤꯁꯀꯨꯝꯕꯁꯤꯅ ꯌꯥꯝꯅ ꯂꯥꯏꯕ ꯃꯔꯝ ꯑꯣꯏꯗꯨꯅ ꯑꯩꯈꯣꯏ ꯃꯅꯤꯄꯨꯔꯤ ꯍꯥꯏꯕ ꯂꯣꯟ ꯑꯁꯤ ꯌꯥꯝꯅ ꯈꯨꯗꯣꯡ ꯆꯥꯗꯕ ꯃꯔꯝ ꯀꯌꯥ ꯂꯩꯌꯦ ꯑꯗꯨꯅ ꯑꯩꯅ ꯄꯥꯝꯖꯕꯁꯤꯗꯤ ꯂꯣꯟ ꯑꯁꯤ ꯑꯩꯈꯣꯏꯅ ꯆꯥꯎꯊꯣꯛꯆꯕ ꯍꯥꯏꯕꯗꯤ ꯍꯦꯟꯅ ꯃꯤꯗꯒꯤ ꯍꯦꯟꯅ ꯃꯥꯏꯌꯣꯛꯅꯁꯦ ꯍꯥꯏꯅ ꯈꯜꯂꯗꯤ ꯂꯥꯏꯔꯤꯛ ꯑꯁꯤ ꯍꯦꯟꯅꯁꯨ ꯌꯥꯝꯍꯟꯕ ꯑꯗꯨꯒ ꯍꯦꯟꯅꯁꯨ ꯄ꯭ꯔꯣꯃꯣꯠ ꯇꯧꯍꯟꯅꯤꯡꯕ ꯌꯥꯝ ꯄꯥꯝꯖꯩ ꯍꯥꯏꯔꯤꯕ ꯑꯩꯈꯣꯏꯒꯤ ꯂꯣꯟ ꯑꯁꯤ ꯌꯥꯝꯅꯁꯨ ꯅꯨꯡꯉꯥꯏꯔꯕ ꯂꯣꯟꯅꯤ ꯑꯗꯨꯕꯨ ꯑꯩꯈꯣꯏꯒꯤ ꯈꯨꯟꯅꯥꯏ ꯑꯁꯤꯗ ꯂꯣꯟ ꯑꯁꯤꯒꯤ ꯃꯔꯝ ꯑꯣꯏꯗꯨꯅ ꯑꯩꯈꯣꯏꯒꯤ ꯑꯍꯟ ꯑꯉꯥꯡꯁꯤꯡꯒꯤ ꯃꯤꯡꯒꯧ ꯅꯥꯀꯧꯁꯤꯁꯨ ꯌꯥꯝꯅ ꯈꯨꯗꯣꯡ ꯆꯥꯗꯕ ꯂꯩꯖꯩ ꯑꯗꯨꯒ ꯑꯩꯈꯣꯏꯅ ꯇꯝꯃꯤꯕ ꯃꯍꯩꯁꯤꯗꯁꯨ ꯌꯥꯝꯅ ꯃꯈꯜ ꯁꯨꯅ ꯂꯩꯇꯕꯅ ꯃꯔꯝ ꯑꯣꯏꯗꯨꯅ ꯂꯣꯟ ꯑꯁꯤ ꯌꯥꯝꯅ ꯃꯥꯡꯖꯧꯅꯅ ꯇꯧꯍꯧꯕꯁꯨ ꯉꯝꯗꯕ ꯍꯥꯏꯕꯁꯤ ꯑꯩꯅ ꯂꯣꯟꯒꯤꯗꯃꯛ ꯑꯁꯤ ꯌꯥꯝꯅ ꯃꯅꯤꯄꯨꯔꯤ ꯂꯣꯟ ꯑꯁꯤ ꯌꯥꯝꯅ ꯆꯥꯎꯊꯣꯛꯍꯟꯅꯤꯡꯕ ꯍꯥꯏꯕꯁꯤ ꯍꯥꯏꯅ